ꯍꯂꯣ ꯑꯣ ꯑꯩꯒꯤꯁꯦ ꯏꯆꯦ ꯌꯥꯝ ꯌꯥꯎꯔꯤ ꯁꯤꯡꯖꯨꯅꯦ ꯑꯗꯒꯤ ꯆꯧ ꯆꯧ ꯌꯦꯔꯨꯝ ꯑꯗꯒꯤ ꯀꯩꯅꯣ ꯌꯥꯝꯅ ꯑꯍꯥꯎ ꯑꯊꯨꯝ ꯌꯥꯝ ꯌꯥꯎꯔꯤꯗ ꯑꯗꯒꯤ ꯕꯨꯅꯤꯌꯥ ꯁꯤꯡꯍꯔꯥ ꯃꯈꯜ ꯃꯊꯦꯟꯒꯤ ꯑꯆꯥꯄꯣꯠ ꯑꯗꯒꯤ ꯀꯤꯂꯤꯆꯅꯥ ꯑꯣ ꯌꯥꯝ ꯌꯥꯎꯔꯤ ꯏꯆꯦꯅꯕꯨ ꯀꯔꯤꯕꯨ ꯄꯥꯝꯃꯤꯅꯣ ꯑꯥ ꯏꯆꯦꯅ ꯑꯗꯨꯝ ꯑꯄꯥꯝꯕ ꯑꯁꯥꯕ ꯑꯣꯏꯁꯨ ꯑꯗꯒꯤ ꯑꯃꯕꯨ ꯑꯣꯏꯔꯁꯨ ꯑꯗꯨꯝ ꯌꯥꯏ ꯑꯄꯥꯝꯕ ꯑꯗꯨ ꯑꯍꯣꯏ ꯌꯥꯏꯌꯦ ꯏꯆꯦ ꯑꯗꯣ ꯏꯆꯦ ꯍꯣꯏꯅ ꯄꯥꯝꯃꯤꯁꯦ ꯑꯩ ꯊꯤꯜꯂꯛꯑꯣ ꯍꯥꯏꯁꯨ ꯑꯗꯨꯝ ꯊꯤꯜꯂꯛꯀꯦ ꯑꯗꯣ ꯍꯋꯥꯏꯁꯦ ꯃꯈꯟ ꯀꯤꯂꯤꯆꯅꯥꯁꯤꯗꯅꯦ ꯑꯉꯥꯡꯁꯤꯡꯅ ꯄꯥꯝꯒꯗꯧꯕꯁꯦ ꯑꯩꯈꯣꯏꯒꯤ ꯀꯤꯂꯤꯆꯅꯥꯒꯤ ꯃꯣꯡ ꯕꯦꯔꯥ ꯊꯣꯏꯗꯤꯡ ꯀꯔꯤ ꯀꯔꯤ ꯍꯥꯞꯄꯛꯎꯔꯥ ꯅꯠꯇ꯭ꯔꯒ ꯐꯗꯤꯒꯣꯝ ꯐꯗꯤꯒꯣꯝꯒ ꯇꯤꯜꯍꯧꯒ ꯈꯛꯇꯪ ꯍꯥꯞꯞꯛꯎꯔꯥ ꯃꯊꯣꯜꯁꯤ ꯀꯔꯤ ꯀꯔꯤ ꯍꯥꯞꯄꯤꯔꯛꯎꯒꯦ ꯑꯗꯣ ꯃꯣꯔꯣꯛꯁꯦ ꯃꯣꯔꯣꯛꯁꯦ ꯁꯥꯍꯜꯂꯛꯎꯔꯥ ꯁꯥꯍꯜꯂꯛꯀꯅꯨꯔꯥ ꯑꯗꯣ ꯀꯩꯅꯣꯅꯦ ꯑꯗꯨ ꯀꯩꯅꯣꯗꯤ ꯑꯩꯈꯣꯏꯒꯤ ꯇꯨꯅꯤꯡꯈꯣꯛꯀꯨꯝꯕꯗꯤ ꯍꯥꯞꯄꯛꯎꯔꯥ ꯀꯅꯥꯒꯨꯝꯕ ꯑꯉꯥꯡꯅ ꯇꯨꯅꯤꯡꯈꯣꯛꯁꯦ ꯑꯩꯈꯣꯏ ꯆꯥꯗꯕꯁꯨ ꯌꯥꯎꯋꯤ ꯏꯁꯤꯡ ꯃꯔꯤ ꯕꯦꯔꯥ ꯇꯧꯋꯦꯅ ꯑꯗꯣ

ꯑꯥ ꯌꯦꯔꯨꯝꯁꯨ ꯐꯨꯠꯂꯤ ꯑꯗꯨꯒ ꯏꯆꯦ ꯀꯩꯅꯣ ꯑꯩꯈꯣꯏꯒꯤ ꯍꯂꯨꯋꯥꯒꯁꯨ ꯌꯥꯎꯕꯅꯤꯅ ꯑꯩꯈꯣꯏꯒꯤ ꯁꯤꯡꯖꯨ ꯆꯥꯕ ꯃꯣꯔꯣꯛ ꯁꯥꯔꯀꯥꯟꯗ ꯍꯂꯨꯋꯥꯗꯣ ꯆꯥꯔꯗꯤ ꯄꯨꯛꯁꯤ ꯏꯪꯕꯅꯦ ꯃꯣꯔꯣꯛ ꯁꯥꯕꯁꯨ ꯐꯅꯤ ꯑꯗꯨꯒꯗꯤ ꯄꯥꯝꯗ꯭ꯔꯣ ꯍꯣꯏ ꯑꯁ ꯏꯆꯦ ꯑꯩꯒꯤꯗꯤ ꯍꯥꯎꯋꯦꯅ ꯑꯩꯈꯣꯏꯒꯤ ꯑꯩꯈꯣꯏ ꯁ꯭ꯋꯥꯏꯗ ꯃꯃꯤꯡ ꯆꯠꯂꯤꯄꯣꯠꯅꯤ ꯑꯗꯨ ꯏꯆꯦ ꯍꯣꯏꯅ ꯁꯤꯡꯍꯥꯔꯒꯁꯨ ꯑꯗꯨꯝ ꯃꯍꯥꯎ ꯌꯦꯡꯕꯤꯌꯨ ꯑꯩꯈꯣꯏꯒꯤ ꯁꯤꯡꯍꯥꯔꯒꯁꯨ ꯑꯩꯈꯣꯏꯒꯤ ꯈꯨꯗꯛꯀꯤ ꯐꯣꯡ ꯐꯣꯡ ꯁꯥꯕ ꯈꯨꯗꯛ ꯈꯨꯗꯛꯇ ꯑꯍꯥꯏ ꯑꯍꯥꯏꯕ ꯁꯤꯡꯉꯛꯄꯗꯣ ꯑꯗꯨ ꯑꯩꯈꯣꯏ ꯈꯨꯗꯛ ꯈꯨꯗꯛꯇ ꯍꯧꯕ ꯄꯣꯠꯅꯤ ꯑꯩꯁꯦ ꯑꯌꯨꯛ ꯑꯗꯨꯝ ꯄꯨꯡ ꯅꯤꯄꯥꯟ ꯃꯈꯥꯏ ꯃꯥꯄꯟ ꯑꯁ꯭ꯋꯥꯏꯗ ꯀꯩꯅꯣꯇꯧꯏ ꯍꯥꯡꯉꯤ ꯑꯗꯨꯒ ꯅꯨꯡꯗꯥꯡꯋꯥꯏꯔꯝꯒꯤꯁꯨ ꯑꯗꯨꯝ ꯑꯗꯨꯝ ꯅꯤꯄꯥꯟ ꯃꯈꯥꯏ ꯃꯥꯄꯟꯗꯒꯤ ꯊꯣꯛꯂꯛꯄꯗꯨꯅ ꯑꯗꯨꯝ ꯅꯨꯃꯤꯠ ꯇꯥꯐꯥꯎꯗꯤ ꯑꯗꯨꯝ ꯐꯝꯖꯩ ꯑꯗꯣ ꯑꯗꯨꯒꯤ ꯃꯅꯨꯡꯁꯤꯗ ꯑꯗꯨꯝ ꯀꯩꯅꯣ ꯇꯧꯕꯤꯔꯛꯑꯣ ꯄꯥꯎ ꯑꯗꯨꯝ ꯍꯥꯏꯕꯤꯔꯛꯑꯣ ꯅꯨꯡꯗꯤꯟꯒꯤꯁꯦ ꯑꯩ ꯑꯌꯨꯛ ꯄꯨꯡ ꯅꯤꯄꯥꯟꯗꯒꯤꯅ ꯑꯗꯨꯝ ꯂꯦꯞꯇꯅ ꯑꯗꯨꯝ ꯍꯥꯡꯉꯦ ꯅꯨꯡꯗꯥꯡꯋꯥꯏꯔꯝꯒꯤ ꯄꯨꯡ ꯀꯩꯅꯣꯕꯧ ꯅꯨꯡꯗꯥꯡꯒꯤ ꯄꯨꯡ ꯅꯤꯄꯥꯟ ꯃꯈꯥꯏ ꯐꯥꯎꯗꯤ ꯑꯗꯨꯝ ꯍꯥꯡꯖꯩ ꯑꯗꯣ ꯏꯆꯦ ꯑꯉꯥꯡꯁꯤꯡꯗꯣ ꯆꯧ ꯆꯧꯒꯗꯤ ꯁꯣꯁꯀ ꯐꯖꯅ ꯍꯥꯞꯄ ꯑꯩꯈꯣꯏꯒꯤ ꯍꯥꯎꯅꯕ ꯑꯩ ꯑꯗꯨꯝ ꯐꯖꯅ ꯇꯧꯖꯩꯌꯦ ꯑꯗꯨ ꯆꯧ ꯆꯧꯁꯤꯡꯗꯣ ꯑꯉꯥꯡꯁꯤꯡꯁꯦ ꯆꯥꯅꯤꯡꯗꯕ꯭ꯔꯥ ꯍꯪꯕꯤꯌꯨꯅꯦ ꯑꯗꯨ ꯑꯗꯨꯁꯨ ꯑꯗꯨꯝ ꯍꯥꯞꯆꯔꯛꯀꯦ ꯀꯌꯥ ꯀꯌꯥꯒꯤ ꯍꯥꯞꯄꯤꯔꯛꯑꯣ ꯍꯥꯏꯅꯣ ꯀꯃꯥꯏꯅ ꯇꯧꯕꯅꯣ ꯑꯗꯒꯤ ꯍꯋꯥꯏꯗꯨꯅ ꯀꯌꯥꯒꯤꯅꯣ ꯑꯗꯒꯤ ꯁꯤꯡꯍꯥꯔꯅ ꯀꯌꯥꯃꯨꯛ ꯍꯥꯞꯄꯤꯔꯛꯑꯣ ꯍꯥꯏꯅꯣ ꯑꯗꯨ ꯀꯩꯅꯣ ꯇꯧꯕꯤꯔꯛꯑꯣ ꯃꯁꯤꯡꯗꯣ ꯄꯩꯁꯥꯗꯨ ꯀꯌꯥ ꯀꯌꯥꯒꯤ ꯇꯝꯕꯤꯔꯛꯑꯣ ꯍꯥꯏꯅꯣ ꯁꯤꯡꯍꯥꯔꯁꯦ ꯑꯃꯗ ꯂꯨꯄꯥ ꯇꯔꯥ ꯆꯤꯡꯉꯦ ꯑꯗꯨꯒ ꯑꯩꯈꯣꯏꯒꯤ ꯍꯋꯥꯏꯒꯨꯝꯕ ꯆꯧ ꯆꯧꯒꯨꯝꯕꯗꯤ ꯑꯗꯨꯝ ꯂꯨꯄꯥ ꯀꯨꯟꯗꯒꯤ ꯇꯝꯕ ꯍꯧꯋꯤ

ꯑꯣ ꯌꯥꯎꯋꯦ ꯀꯩꯅꯣꯒꯤ ꯑꯩꯈꯣꯏꯒꯤ ꯍꯂꯨꯋꯥ ꯅꯠꯇꯕ ꯑꯃꯁꯨ ꯌꯥꯎꯔꯤꯌꯦ ꯀꯔꯤ ꯑꯕ ꯃꯣꯏꯒꯤ ꯀꯔꯤ ꯑꯁꯥꯡꯕ ꯁꯪꯒꯣꯝꯒ ꯐꯣꯔꯣꯗꯥꯗꯣ ꯐꯣꯔꯣꯗꯥꯗꯨ ꯑꯗꯣ ꯑꯗꯨꯁꯨ ꯌꯥꯎꯋꯦ ꯒ꯭ꯂꯥꯁ ꯑꯩꯈꯣꯏꯒꯤ ꯗꯤꯁꯄꯣ ꯒ꯭ꯂꯥꯁꯇ ꯇꯧꯔꯒ ꯃꯈꯨꯝ ꯈꯨꯝꯃꯒ ꯌꯣꯜꯂꯦ ꯑꯗꯨꯝꯕ ꯑꯗꯒꯤ ꯑꯧ ꯍꯣꯏ ꯑꯗꯨ ꯁꯤꯡꯖꯨꯒꯨꯝꯕ ꯀꯔꯤ ꯀꯔꯤ ꯍꯋꯥꯏ ꯀꯤꯂꯤꯆꯅꯥꯒꯨꯝꯕꯁꯦ ꯆꯥꯔꯒꯗꯤ ꯑꯁꯥꯕ ꯄꯥꯝꯃꯦꯅ ꯈꯤꯇꯪ ꯑꯁꯥꯕ ꯃꯣꯔꯣꯛ ꯁꯥꯅ ꯆꯥꯔꯦ ꯑꯗꯨ ꯑꯃꯨꯛ ꯑꯊꯨꯝꯕꯗꯨ ꯆꯥꯔꯗꯤ ꯑꯃꯨꯛ ꯃꯣꯔꯣꯛ ꯁꯥꯕꯗꯨ ꯐꯩꯗꯅ ꯑꯗꯨꯒꯤꯅꯤꯗ ꯑꯗꯨ ꯏꯆꯦꯒꯤꯁꯦ ꯑꯌꯨꯛꯇ ꯑꯣꯏꯅ ꯄꯥꯝꯃꯤꯔꯥ ꯑꯣ ꯍꯣꯏ ꯌꯥꯏ ꯆꯥꯒ ꯑꯗꯨꯝ ꯊꯛꯄꯗ ꯕ꯭ꯔꯦꯛꯐꯥꯁꯀꯤ ꯍꯣꯏ ꯍꯣꯏ ꯑꯗꯨ ꯏꯆꯦꯒꯤ ꯄꯩꯁꯥꯅ ꯀꯃꯥꯏꯅ ꯇꯧꯕ ꯄꯩꯁꯥꯁꯦ ꯑꯉꯥꯡꯗ ꯊꯥꯔꯒ ꯄꯣꯠꯁꯦ ꯑꯉꯥꯡ ꯂꯧꯕ ꯂꯥꯛꯍꯟꯕꯤꯗꯣꯏꯔꯥ ꯑꯗꯨ ꯀꯃꯥꯏꯅ ꯇꯧꯕꯅꯣ ꯑꯣ ꯍꯣꯝ ꯗꯤꯂꯤꯕꯔꯤ ꯂꯥꯛꯑꯣꯕ ꯑꯗꯣ ꯍꯣꯝ ꯗꯤꯂꯤꯕꯔꯤ ꯂꯥꯛꯑꯒꯗꯤ ꯏꯆꯦ ꯈꯔ ꯄꯩꯁꯥ ꯈꯔ ꯆꯥꯔꯖ ꯍꯥꯞ ꯇꯥꯔꯦꯀꯣ ꯑꯗꯨꯗꯤ ꯑꯣ ꯍꯣꯏ ꯍꯣꯏ ꯏꯆꯦ ꯑꯗꯨꯗꯤ ꯑꯗꯨꯗꯤ ꯑꯉꯥꯡꯗ ꯊꯥꯔꯒꯅ ꯑꯩ ꯀꯩꯅꯣ ꯇꯧꯔꯒꯦ ꯂꯥꯛꯇ꯭ꯔꯒꯅ ꯑꯩ ꯐꯖꯅ ꯑꯩꯈꯣꯏꯒꯤ ꯃꯤ ꯑꯗꯨꯝ ꯄꯣꯠ ꯆꯩ ꯏꯆꯦꯅ ꯄꯥꯝꯕꯗꯣ ꯁꯤꯅꯤ ꯍꯋꯥꯏꯒ ꯀꯩꯅꯣꯒꯗꯣ ꯄꯦꯀꯤꯡ ꯐꯖꯅ ꯇꯧꯔꯒ ꯃꯤ ꯑꯗꯨꯝ ꯊꯥꯖꯔꯛꯑꯒꯦ ꯑꯗꯨꯒ ꯄꯩꯁꯥꯗꯨꯅ ꯃꯤ ꯊꯥꯔꯛꯄꯗꯨꯗ ꯑꯗꯨꯝ ꯄꯤꯕꯤꯔꯛꯑꯁꯨ ꯌꯥꯔꯦ ꯏꯆꯦꯅ ꯄꯩꯁꯥ ꯑꯗꯨꯛꯀꯤ ꯑꯗꯨꯛ ꯇꯝꯃꯣ ꯍꯥꯏꯕꯗꯣ ꯑꯗꯨꯝ ꯇꯝꯃꯒꯦ ꯑꯗꯨꯗꯤ ꯏꯆꯦ ꯊꯝꯃꯒꯦ